ꯔꯤꯁꯣꯔꯁꯁꯤꯡꯒꯤ ꯑꯋꯥꯠꯄꯅ ꯃꯔꯝ ꯑꯣꯏꯔꯒ ꯁꯦꯜ ꯊꯨꯝꯒꯤ ꯐꯤꯕꯝꯗ ꯌꯥꯝꯅ ꯁꯣꯛꯍꯜꯂꯤ ꯀꯛꯆꯤꯡꯗ ꯒꯣꯔꯃꯦꯟꯒꯤ ꯑꯣꯏꯕ ꯍꯣꯁꯄꯤꯇꯥꯜ ꯑꯅꯤ ꯂꯩꯕꯅ ꯚꯦꯛꯁꯤꯟ ꯀꯥꯞꯄꯒꯤ ꯈꯨꯗꯣꯡꯆꯥꯕ ꯌꯥꯝꯅ ꯐꯪꯉꯤ